ꯊꯥꯡ ꯇꯥ ꯊꯥꯡ ꯇꯥ ꯍꯥꯏꯕꯁꯤ ꯃꯅꯤꯄꯨꯔꯒꯤ ꯌꯥꯝꯅ ꯐꯦꯃꯁ ꯑꯣꯏꯕ ꯀꯁꯇꯝꯒꯤ ꯑꯣꯏꯅ ꯌꯥꯝꯅ ꯐꯦꯃꯁ ꯑꯣꯏꯕ ꯁꯥꯟꯅꯔꯣꯏ ꯃꯈꯜ ꯑꯃꯅꯤ ꯃꯁꯤ ꯊꯥꯡ ꯇꯥ ꯍꯥꯏꯔꯤꯕ ꯁꯥꯟꯅꯕ ꯑꯁꯤ ꯊꯥꯏꯅꯒꯤ ꯃꯅꯤꯄꯨꯔꯒꯤ ꯑꯣꯏꯅ ꯃꯅꯤꯄꯨꯔꯒꯤ ꯑꯣꯏꯅ ꯍꯤꯁꯇ꯭ꯔꯤꯒꯤ ꯑꯣꯏꯅ ꯌꯥꯝꯅ ꯃꯃꯤꯡ ꯆꯠꯄ ꯃꯈꯜ ꯑꯃꯅꯤ ꯃꯁꯤ ꯋꯥꯔꯒꯤ ꯗꯤꯐꯦꯟꯁꯀꯤꯗꯃꯛꯇ ꯃꯅꯤꯄꯨꯔꯅ ꯃꯅꯤꯄꯨꯔꯒꯤ ꯑꯣꯏꯅ ꯗꯤꯐꯦꯟꯁꯀꯤꯗꯃꯛꯇ ꯄꯨꯊꯣꯛꯈꯤꯕꯅꯤ ꯃꯁꯤ ꯃꯁꯤꯒꯤ ꯄꯣꯠꯁꯤꯗ ꯊꯥꯡ ꯇꯥ ꯍꯥꯏꯔꯤꯕꯁꯤ ꯑꯩꯈꯣꯏꯒꯤ ꯐꯤꯖꯤꯀꯦꯜꯂꯤ ꯑꯗꯨꯒ ꯃꯦꯟꯇꯦꯜꯂꯤ ꯌꯥꯝꯅ ꯀꯥꯅꯕ ꯄꯤ ꯃꯔꯝꯗꯤ ꯊꯥꯡ ꯇꯥ ꯍꯥꯏꯕꯁꯤ ꯑꯩꯈꯣꯏ ꯐꯤꯖꯤꯀꯦꯜ ꯌꯥꯎꯔꯛꯀꯗꯧꯔꯤꯕꯅꯤ ꯑꯗꯨꯒ ꯑꯩꯈꯣꯏꯒꯤ ꯈꯨꯠꯂꯥꯏ ꯄꯥꯏꯔꯛꯄ ꯑꯗꯒꯤ ꯆꯦꯟ ꯆꯣꯡꯕ ꯁꯥꯟꯅꯕ ꯑꯁꯤꯁꯨ ꯌꯥꯝ ꯗꯔꯀꯥꯔ ꯑꯣꯏ ꯃꯗꯨꯅ ꯊꯥꯡ ꯇꯥ ꯍꯥꯏꯕꯁꯤ ꯃꯅꯤꯄꯨꯔꯤ ꯑꯃ ꯑꯣꯏꯕ ꯇꯥꯔꯕꯗꯤ ꯃꯁꯤ ꯌꯥꯝꯅ ꯗꯔꯀꯥꯔ ꯑꯣꯏ ꯃꯁꯤ ꯊꯥꯡ ꯇꯥ ꯍꯥꯏꯕ ꯑꯁꯤ ꯍꯩꯔꯒꯗꯤ ꯑꯩꯈꯣꯏꯒꯤ ꯑꯦꯅꯤ ꯑꯩꯒꯤ ꯌꯦꯛꯅꯕꯁꯤꯡꯒ ꯂꯥꯟꯊꯦꯡꯅꯕ ꯃꯇꯝꯗ ꯃꯁꯤꯅ ꯉꯥꯛꯊꯣꯛꯀꯗꯧꯔꯤꯕꯅꯤ ꯑꯩ ꯑꯩꯒꯤ ꯊꯋꯥꯏ ꯀꯟꯒꯗꯧꯔꯤꯕꯅꯤ ꯑꯗꯨꯅ ꯊꯥꯡ ꯇꯥ ꯍꯥꯏꯕꯁꯤ ꯃꯅꯤꯄꯨꯔꯤ ꯑꯃ ꯑꯣꯏꯕ ꯇꯥꯔꯕꯗꯤ ꯃꯁꯤ ꯈꯪꯖꯤꯟꯕ ꯑꯃꯗꯤ ꯍꯩꯖꯤꯟꯕ ꯌꯥꯝꯅ ꯗꯔꯀꯥꯔ ꯑꯣꯏ